ꯑꯩꯁꯦ ꯍꯞꯇꯥ ꯑꯃꯒꯤ ꯃꯃꯥꯡꯗ ꯂꯦꯛꯃꯤꯒꯤ ꯁꯟꯁ꯭ꯀ꯭ꯔꯤꯟꯗꯣ ꯂꯩꯕꯅꯦ ꯄꯔꯗꯛꯁꯦ ꯁꯤꯖꯟꯅꯕ ꯌꯥꯝꯅ ꯅꯨꯡꯉꯥꯏꯌꯦ ꯑꯩꯒꯤ ꯃꯥꯏꯁꯦ ꯍꯥꯟꯅ ꯌꯥꯝ ꯀꯥꯊꯦꯛꯂꯝꯕꯅꯦ ꯍꯧꯖꯤꯛꯇꯤ ꯌꯥꯝ ꯐꯔꯦ ꯅꯣꯏꯒꯤ ꯄꯔꯗꯛꯁꯦ ꯁꯤꯖꯤꯟꯅꯕꯗꯒꯤ ꯑꯩꯁꯦ ꯅꯣꯏꯒꯤ ꯄꯣꯠꯁꯤ ꯐꯕꯒꯤ ꯑꯩꯒꯤ ꯐ꯭ꯔꯦꯟꯁꯤꯡꯗꯁꯨ ꯁ꯭ꯌꯥꯔ ꯇꯧꯅꯤꯡꯉꯦ